ꯊꯕꯛꯀꯤ ꯃꯄꯥꯟꯗꯒꯤ ꯑꯩꯅ ꯄꯥꯝꯖꯕꯁꯤꯡ ꯍꯥꯏꯔꯒꯗꯤ ꯑꯩ ꯇꯤ ꯕꯤ ꯌꯦꯡꯂꯒ ꯃꯇꯝ ꯂꯦꯟꯕꯁꯤꯁꯨ ꯑꯩꯉꯣꯟꯗ ꯄꯥꯝꯖꯩ ꯑꯗꯨꯒ ꯏꯟꯗꯣꯔ ꯒꯦꯝ ꯀꯦꯔꯣꯝꯁꯤꯁꯨ ꯁꯥꯟꯅꯕ ꯄꯥꯝꯖꯩ ꯃꯇꯝ ꯑꯍꯥꯡꯕ ꯃꯇꯝꯗ ꯃꯁꯤꯁꯤꯡꯁꯤꯅꯤ ꯑꯩꯅ ꯍꯩꯖꯕ ꯑꯃꯁꯨꯡ ꯄꯥꯝꯖꯕꯁꯤꯡꯗꯤ